ꯍꯂꯣ ꯁꯤ ꯂꯝꯖꯤꯡꯕ ꯀꯦꯞ ꯁꯥꯔꯚꯤꯁ ꯑꯣꯏꯗꯣꯏ ꯅꯠꯇ꯭ꯔꯣ ꯑꯩꯁꯦ ꯃꯣꯔꯦꯗꯒꯤ ꯏꯝꯐꯥꯜꯐꯥꯎ ꯍꯌꯦꯡ ꯄꯨꯡ ꯅꯤꯄꯥꯜ ꯅꯪꯅꯕ ꯆꯠꯀꯗꯕꯅꯦ ꯑꯗꯣ ꯑꯦꯛꯖꯥꯝ ꯂꯩꯕꯒꯤꯅꯦ ꯅꯣꯏ ꯆꯠꯄ ꯌꯥꯕꯒꯤ ꯈꯨꯗꯣꯡꯆꯥꯕ ꯂꯩꯕ꯭ꯔꯥ ꯅꯠꯇ꯭ꯔꯒ ꯌꯥꯔꯣꯏꯗꯣꯏꯔꯥ ꯌꯥꯗꯣꯏ ꯇꯥꯔꯒꯗꯤ ꯍꯥꯏꯕꯤꯔꯛꯑꯣ ꯑꯗꯣ ꯄ꯭ꯔꯥꯁꯅ ꯀꯌꯥ ꯑꯣꯏꯗꯣꯏꯅꯣ ꯑꯩꯈꯣꯏ ꯃꯤ ꯑꯍꯨꯝ ꯆꯠꯀꯗꯕꯅꯦ ꯑꯦꯛꯖꯥꯝ ꯑꯔꯨꯕ ꯑꯝꯅꯦ ꯃꯇꯝꯗꯤ ꯁꯣꯏꯕ ꯌꯥꯗꯦ ꯄꯨꯡ ꯃꯥꯄꯜ ꯖꯁ ꯌꯧꯒꯗꯝꯅꯦ ꯅꯤꯄꯥꯜꯗꯒꯤ ꯊꯣꯛꯑꯒ ꯑꯗꯣ ꯉꯝꯒꯗ꯭ꯔꯥ ꯉꯝꯃꯣꯏꯗ꯭ꯔꯥ ꯄꯨꯡ ꯁꯣꯏꯔꯒꯗꯤ ꯑꯩꯗꯤ ꯐꯠꯇꯦ ꯍꯥꯏꯒꯅꯨ ꯑꯩ ꯌꯥꯝ ꯑꯩ ꯑꯊꯨꯕꯒꯤ ꯇꯧꯖꯕꯅꯦ ꯑꯩ ꯅꯣꯏ ꯄꯩꯁꯥꯗꯣ ꯀꯌꯥꯅꯣ ꯄꯤꯒꯦ ꯅꯣꯏ ꯖꯤꯄꯦꯗ ꯇꯧꯔꯛꯑꯣꯁꯨ ꯇꯧꯔꯛꯑꯒꯦ ꯅꯣꯏ ꯑꯗꯨꯒ ꯅꯣꯏ ꯗ꯭ꯔꯥꯏꯚꯔꯗꯨꯒꯤ ꯅꯝꯕꯔꯗꯨꯁꯨ ꯄꯤꯕꯤꯔꯛꯑꯣ ꯋꯥꯔꯤꯗꯣ ꯐꯖꯅ ꯁꯥꯟꯅꯔꯒꯦ ꯁꯣꯏꯍꯟꯕꯗꯤ ꯌꯥꯕ ꯊꯕꯛ ꯅꯠꯇꯦ ꯅꯣꯏ ꯁꯣꯏꯒꯗꯕ ꯑꯣꯏꯕ ꯇꯥꯔꯒꯗꯤ ꯃꯥꯡꯖꯧꯅꯅ ꯁꯣꯏꯒꯅꯦꯅ ꯍꯥꯏꯕꯤꯔꯛꯑꯣ ꯁꯣꯏꯔꯣꯏꯗꯕ ꯑꯣꯏꯔꯒꯗꯤ ꯁꯣꯏꯔꯣꯏꯅ ꯍꯥꯏꯕꯤꯔꯛꯑꯣ ꯃꯔꯝꯗꯤ ꯌꯥꯝ ꯃꯔꯨꯑꯣꯏꯕ ꯊꯕꯛꯅꯦ ꯑꯗꯨꯗꯨꯅꯅꯦ ꯃꯣꯔꯦꯗꯒꯤ ꯏꯝꯐꯥꯜꯐꯥꯎ ꯊꯣꯛꯂꯛꯄ ꯍꯥꯏꯁꯦ ꯄꯨꯡ ꯃꯆꯥꯗꯤ ꯅꯠꯇ꯭ꯔꯦ ꯑꯗꯨꯗꯨꯅ ꯊꯨꯅ ꯌꯧꯒꯗꯕ ꯊꯨꯕ ꯌꯧꯕ ꯄꯥꯝꯃꯦ ꯒꯥꯔꯤꯁꯦ ꯃꯔꯨꯑꯣꯏꯅ ꯁꯨꯟꯁꯒꯨꯝꯕ ꯄꯥꯝꯃꯦ ꯑꯩꯈꯣꯏ ꯃꯤ ꯑꯍꯨꯝ ꯆꯠꯀꯗꯕꯅꯤꯅ ꯑꯇꯣꯞꯄ ꯒꯥꯔꯤ ꯅꯨꯡꯉꯥꯏꯇꯕꯗꯤ ꯄꯨꯕꯤꯔꯛꯀꯅꯣ ꯒꯥꯔꯤꯗꯣ ꯐꯖꯅ ꯆꯦꯛ ꯇꯧꯔꯒ ꯄꯨꯕꯤꯔꯛꯑꯣ ꯂꯝꯕꯤ ꯂꯝꯈꯥꯡꯗ ꯌꯥꯔꯛꯇ꯭ꯔꯒꯗꯤ ꯅꯨꯡꯉꯥꯏꯇꯦ ꯃꯔꯝꯗꯤ ꯑꯦꯛꯖꯥꯝꯗꯣ ꯃꯔꯨ ꯌꯥꯝ ꯑꯣꯏꯕꯅꯤꯅ ꯑꯗꯨꯅ ꯊꯥꯎ ꯅꯨꯡ ꯐꯖꯅ ꯆꯦꯛ ꯇꯧꯕꯤꯔꯛꯑꯣ ꯒꯥꯔꯤꯗꯨ ꯁꯥꯔꯚꯤꯁꯤꯡ ꯇꯧꯕꯤꯔꯛꯑꯣ ꯁꯥꯔꯚꯤꯁꯤꯡ ꯇꯧꯕ ꯒꯥꯔꯤ ꯑꯣꯏꯍꯟꯕꯤꯌꯣ ꯒꯥꯔꯤꯗꯣ ꯀꯩ ꯀꯔꯝꯕ ꯀꯔꯝꯕ ꯒꯥꯔꯤ ꯂꯩꯒꯦꯁꯨ ꯌꯦꯡꯕꯤꯔꯛꯑꯣ ꯒꯥꯔꯤꯗꯣ ꯁ꯭ꯋꯤꯐꯇꯒꯤ ꯍꯦꯟꯅ ꯐꯕ ꯂꯩꯕꯇꯥꯔꯒꯁꯨ ꯑꯗꯨꯝ ꯍꯥꯏꯕꯤꯔꯛꯑꯣ ꯃꯃꯟ ꯇꯥꯡꯕ ꯈꯣꯠꯄ ꯑꯗꯨꯏꯁꯨ ꯑꯗꯨꯝ ꯍꯥꯏꯅꯔꯁꯦ ꯄꯩꯁꯥꯁꯤ ꯀꯦꯁ ꯑꯣꯟ ꯗꯦꯂꯤꯚ꯭ꯔꯤ ꯄꯤꯒꯗ꯭ꯔꯥ ꯅꯠꯇ꯭ꯔꯒ ꯑꯣꯟꯂꯥꯏꯟꯗ ꯑꯦꯠꯚꯥꯟꯁ ꯄꯦꯃꯦꯟ ꯇꯧꯒꯗ꯭ꯔꯥ ꯀꯃꯥꯏꯅ ꯇꯧꯒꯗꯕꯅꯣ ꯑꯗꯨꯒꯤꯗꯣ ꯄꯥꯎ ꯑꯝꯇ ꯐꯥꯎꯕꯤꯔꯛꯑꯣ